ꯑꯩꯈꯣꯏꯒꯤ ꯏꯟꯗꯤꯌꯥꯒꯤ ꯇ꯭ꯔꯥꯟꯁꯄꯣꯔꯇꯦꯁꯟꯒꯤ ꯁꯤꯁꯇꯦꯝ ꯑꯁꯤ ꯌꯥꯝꯅ ꯆꯥꯎꯈꯠꯄ ꯋꯥꯠꯂꯤꯕ꯭ꯔꯥ ꯍꯥꯏꯅ ꯈꯜꯂꯤ ꯆꯥꯎꯈꯠꯄꯁꯨ ꯌꯥꯝꯅ ꯋꯥꯠꯂꯤ ꯂꯝꯕꯤ ꯊꯣꯡꯁꯨ ꯀꯌꯥ ꯅꯥꯇꯩ ꯆꯥꯅ ꯂꯩꯇꯕ꯭ꯔꯥ ꯍꯥꯏꯅ ꯈꯜꯂꯤ ꯁꯣꯔꯣꯛ ꯂꯝꯕꯤ ꯐꯠꯇꯕꯅ ꯃꯔꯝ ꯑꯣꯏꯔꯒ ꯑꯩꯈꯣꯏꯒꯤ ꯇ꯭ꯔꯥꯟꯁꯄꯣꯔꯇꯦꯁꯟ ꯁꯤꯁꯇꯦꯝꯗ ꯑꯀꯥꯏꯕ ꯀꯌꯥ ꯑꯃꯔꯣꯝ ꯂꯥꯛꯏ ꯆꯠꯊꯣꯛ ꯆꯠꯁꯤꯟ ꯇꯧꯕ ꯃꯇꯝꯗ ꯑꯦꯛꯁꯤꯗꯦꯟ ꯀꯌꯥ ꯑꯃꯔꯣꯝꯁꯨ ꯊꯣꯛꯄ ꯌꯥꯎꯏ ꯃꯁꯤꯅ ꯃꯔꯝ ꯑꯣꯏꯔꯒ ꯑꯩꯈꯣꯏꯗ ꯑꯋꯥꯕ ꯀꯌꯥ ꯑꯃꯔꯣꯝ ꯄꯤ ꯂꯃꯕꯤ ꯐꯠꯇꯕꯅ ꯃꯔꯝ ꯑꯣꯏꯔꯒ ꯑꯩꯈꯣꯏꯒꯤ ꯑꯩꯈꯣꯏꯅ ꯆꯠꯅꯤꯡꯕ ꯗꯦ ꯇꯨꯗꯦ ꯂꯥꯏꯐꯇ ꯇꯧꯅꯤꯡꯕ ꯊꯕꯛ ꯀꯌꯥ ꯑꯃꯔꯣꯝꯗ ꯑꯄꯟꯕ ꯄꯤ ꯁꯝꯅ ꯍꯥꯏꯔꯕꯗ ꯑꯩꯈꯣꯏꯅ ꯑꯉꯥꯡꯒꯤ ꯑꯦꯛꯖꯥꯝ ꯂꯩꯕ ꯃꯇꯝꯗ ꯒꯥꯔꯤ ꯌꯥꯝ ꯆꯤꯟꯕ ꯃꯔꯝ ꯑꯣꯏꯔꯒ ꯅꯠꯇ꯭ꯔꯒ ꯒꯥꯔꯤ ꯂꯝꯕꯤ ꯑꯁꯤꯅ ꯌꯥꯝꯅ ꯐꯠꯇꯕꯅ ꯃꯔꯝ ꯑꯣꯏꯔꯒ ꯆꯠꯄ ꯃꯇꯝꯗ ꯌꯥꯝꯅ ꯀꯨꯏꯅ ꯆꯪꯏ ꯄꯨꯡ ꯃꯇꯝ ꯌꯥꯝꯅ ꯂꯧꯏ ꯃꯔꯝ ꯑꯁꯤꯅ ꯑꯩꯈꯣꯏꯗ ꯈꯨꯗꯣꯡ ꯆꯥꯗꯕ ꯀꯌꯥ ꯑꯃꯔꯣꯝ ꯊꯦꯡꯅꯖꯩ ꯃꯁꯤꯒꯤ ꯊꯕꯛ ꯑꯁꯤ ꯑꯩꯈꯣꯏꯅ ꯈꯨꯗꯣꯡ ꯆꯥꯗꯕ ꯀꯌꯥ ꯑꯃꯔꯣꯝꯁꯤ ꯃꯁꯤꯗꯒꯤ ꯉꯥꯛꯊꯣꯛꯀꯦ ꯍꯥꯏꯔꯕꯗꯤ ꯑꯩꯈꯣꯏꯒꯤ ꯒꯣꯚꯔꯟꯃꯦꯟꯅ ꯂꯝꯕꯤ ꯊꯣꯡ ꯐꯍꯟꯕ ꯇꯉꯥꯏ ꯐꯗꯦ ꯑꯗꯨꯗꯒꯤ ꯑꯩꯈꯣꯏꯅ ꯇ꯭ꯔꯥꯐꯤꯛꯇ ꯍꯥꯏꯔꯒꯅ ꯇ꯭ꯔꯥꯐꯤꯛꯀꯤ ꯔꯨꯜ ꯑꯁꯤ ꯑꯩꯈꯣꯏꯒꯤ ꯏꯟꯗꯤꯌꯥꯗꯗꯤ ꯈꯔ ꯔꯨꯜ ꯑꯁꯤ ꯃꯦꯟꯇꯦꯟ ꯇꯧꯗꯕ꯭ꯔꯥ ꯍꯥꯏꯅ ꯈꯜꯂꯤ ꯊꯧꯅꯤꯡꯕ ꯀꯌꯥ ꯑꯃ ꯍꯥꯏꯕꯗꯤ ꯃꯥꯒꯤ ꯃꯥꯒꯤ ꯑꯄꯥꯝꯕꯗ ꯊꯧꯕ ꯑꯗꯨꯗꯒꯤ ꯔꯨꯜ ꯁꯤꯁꯇꯦꯝ ꯐꯣꯂꯣ ꯇꯧꯗꯕ ꯑꯁꯤꯅ ꯑꯩꯈꯣꯏꯒꯤ ꯂꯝꯕꯤꯗ ꯆꯠꯄ ꯃꯇꯝꯗ ꯑꯦꯛꯁꯤꯗꯦꯟ ꯀꯌꯥ ꯑꯃꯔꯣꯝꯁꯨ ꯊꯣꯛꯍꯜꯂꯤ ꯑꯗꯨꯅ ꯑꯩꯈꯣꯏꯅ ꯇꯔꯥꯐꯤꯛ ꯔꯨꯜꯁꯨ ꯌꯥꯝꯅ ꯃꯨꯟꯅ ꯐꯣꯂꯣ ꯇꯧꯕ ꯇꯉꯥꯏ ꯐꯗꯦ